ꯑꯩ ꯃꯄꯥꯟꯗꯒꯤ ꯂꯥꯛꯆꯕꯅꯤ ꯆꯨꯔꯥꯆꯥꯟꯄꯨꯔꯒꯤ ꯃꯤꯌꯨꯖꯤꯌꯝ ꯌꯦꯡꯖꯒꯦ ꯑꯃꯁꯨꯡ ꯆꯨꯔꯥꯆꯥꯟꯄꯨꯔꯒꯤ ꯃꯐꯝ ꯈꯔ ꯌꯦꯡꯖꯒꯦꯅ ꯂꯥꯛꯄꯅꯤ ꯑꯗꯣ ꯑꯩꯕꯨ ꯈꯔ ꯒꯥꯏꯗ ꯇꯧꯕꯤꯌꯨ ꯆꯨꯔꯥꯆꯥꯟꯄꯨꯔ ꯌꯧꯁꯤꯟꯖꯔꯛꯑꯦ ꯑꯗꯣ ꯆꯨꯔꯥꯆꯥꯟꯄꯨꯔꯗ ꯑꯩꯅ ꯂꯩꯒꯗꯕ ꯍꯣꯇꯦꯜ ꯑꯃꯁꯨꯡ ꯆꯨꯔꯥꯆꯥꯟꯄꯨꯔꯒꯤ ꯂꯣꯀꯦꯁꯟ ꯈꯪꯕ ꯄꯥꯝꯕ ꯑꯗꯨ ꯑꯩꯅ ꯆꯨꯔꯆꯥꯟꯄꯨꯔꯒꯤ ꯃꯤꯎꯖꯤꯌꯝꯁꯤ ꯌꯦꯡꯖꯒꯦ ꯑꯍꯥꯟꯕꯗ ꯑꯗꯨꯒ ꯑꯗꯨꯇ ꯅꯠꯇꯅ ꯁꯥꯟꯇꯤꯒꯤꯗꯃꯛ ꯂꯣꯀꯦꯜꯒꯤ ꯂꯤꯗꯔꯁꯤꯡ ꯑꯣꯖꯥꯁꯤꯡ ꯍꯦꯗꯃꯦꯟꯁꯤꯡ ꯑꯩꯈꯣꯏ ꯈꯨꯗꯤꯡꯃꯛ ꯎꯅꯕ ꯄꯥꯝꯕ ꯃꯔꯝꯗꯤ ꯉꯁꯤ ꯃꯅꯤꯄꯨꯔꯗ ꯑꯣꯏꯔꯤꯕ ꯐꯤꯕꯝ ꯑꯁꯤ ꯌꯥꯝꯅ ꯅꯨꯡꯉꯥꯏꯇꯕ ꯐꯤꯕꯝ ꯑꯃ ꯂꯩ ꯃꯔꯝ ꯑꯗꯨꯅ ꯑꯩꯅ ꯂꯥꯛꯆꯕꯒꯤ ꯄꯥꯟꯗꯝꯗꯤ ꯃꯤꯑꯣꯏꯕ ꯖꯥꯇꯤ ꯈꯨꯗꯤꯡꯃꯛꯁꯤ ꯃꯤ ꯃꯤꯑꯣꯏꯕ ꯖꯥꯇꯤ ꯈꯨꯗꯤꯡꯃꯛꯁꯤ ꯃꯃꯥ ꯃꯄꯥ ꯑꯃꯒꯤ ꯃꯆꯥꯅꯤ ꯃꯔꯝ ꯑꯗꯨꯅ ꯌꯦꯡꯊꯤꯅꯕ ꯂꯩꯔꯤꯕ ꯈꯨꯗꯤꯡꯃꯛ ꯂꯩꯅꯗꯕ ꯃꯤꯑꯣꯏꯕꯒꯤ ꯈ꯭ꯔꯤꯁꯇꯥꯟꯗꯒꯤ ꯇꯥꯔꯛꯄ ꯏꯗꯨꯁꯨ ꯉꯥꯡꯏ ꯃꯨꯁꯂꯤꯝꯗꯒꯤ ꯇꯥꯔꯛꯄ ꯏꯗꯨꯁꯨ ꯉꯥꯡꯏ ꯃꯩꯇꯩꯗꯒꯤ ꯇꯥꯔꯛꯄ ꯏꯗꯨꯁꯨ ꯉꯥꯡꯏ ꯏꯃꯁꯦꯜ ꯑꯃꯠꯇꯅꯤ ꯃꯔꯝ ꯑꯗꯨꯅ ꯁꯤꯒꯤꯗꯃꯛꯇ ꯂꯥꯛꯆꯕꯅꯤ ꯑꯗꯣ ꯑꯩ ꯂꯥꯛꯏꯕ ꯑꯦꯝ ꯑꯦꯟ ꯑꯣꯕꯖꯦꯛꯇꯤ ꯆꯨꯔꯥꯆꯥꯟꯄꯨꯔꯒꯤ ꯃꯤꯌꯨꯖꯤꯌꯝ ꯌꯦꯡꯕ ꯂꯣꯏꯅꯅ ꯆꯨꯔꯥꯆꯥꯟꯄꯨꯔꯒꯤ ꯍꯦꯗꯃꯦꯟꯁꯤꯡ ꯌꯨꯠ ꯂꯤꯗꯔꯁꯤꯡ ꯑꯃꯁꯨꯡ ꯑꯣꯖꯥꯁꯤꯡ ꯈꯨꯗꯤꯡꯃꯛꯁꯤ ꯎꯟꯅꯔꯒ ꯑꯃꯒ ꯑꯃꯒ ꯅꯣꯂꯦꯁ ꯑꯦꯛꯆꯦꯟꯁ ꯇꯧꯅꯔꯒ ꯑꯗꯨꯒꯤꯗꯃꯛꯇ ꯑꯩ ꯂꯥꯛꯆꯕꯅꯤ ꯑꯗꯣ ꯁꯥꯔꯅ ꯑꯩꯅ ꯂꯥꯛꯀꯗꯕ ꯃꯇꯝꯁꯤꯗ ꯁꯦꯗꯨꯜ ꯅꯠꯇꯔꯒ ꯇꯥꯏꯝ ꯁꯦꯗꯨꯜ ꯄ꯭ꯂꯦꯁ ꯃꯐꯝꯗꯨ ꯍꯥꯏꯕꯤꯔꯒ ꯑꯩ ꯂꯥꯛꯆꯒꯦ ꯇꯧꯕꯅꯤ ꯁꯥꯔ ꯑꯗꯣꯝꯅ ꯍꯦꯜꯞ ꯇꯧꯕꯤꯒꯗ꯭ꯔ ꯁꯥꯔꯅ ꯂꯣꯀꯦꯂꯤꯇꯤ ꯑꯃ ꯑꯣꯏꯔꯕꯅꯤꯅ ꯑꯗꯨꯒ ꯍꯦꯜꯞ ꯇꯧꯕꯤꯕ ꯉꯝꯒꯗ꯭ꯔ ꯍꯥꯏꯖꯕꯗꯨꯅꯤ ꯁꯥꯔ ꯑꯩ ꯂꯥꯏꯟꯒꯤ ꯕꯁꯗ ꯂꯥꯛꯆꯕꯅꯤ ꯁꯔ ꯁꯔ ꯑꯩꯈꯣꯏ ꯅꯨꯃꯤꯠ ꯃꯉꯥꯅꯤꯃꯨꯛ ꯂꯩꯒꯗꯕꯅꯤ ꯑꯗꯨꯒꯤꯗꯃꯛꯇ ꯂꯩꯐꯝ ꯆꯥꯐꯝ ꯍꯣꯁꯇꯦꯜ ꯁꯤ ꯈꯨꯗꯤꯡꯃꯛꯁꯤ ꯁꯥꯔꯅ ꯑꯦꯔꯦꯟꯁ ꯇꯧꯕꯤꯔꯣ ꯑꯗꯨꯒꯤ ꯃꯇꯤꯛ ꯆꯥꯕ ꯑꯗꯨꯗꯒꯤ ꯑꯃꯅ ꯁꯔꯗ ꯑꯩꯈꯣꯏꯅ ꯍꯥꯏꯖꯅꯤꯡꯕꯅ ꯑꯩꯈꯣꯏꯒꯤ ꯂꯩꯐꯝꯁꯤ ꯈꯤꯇꯪ ꯃꯑꯣꯡ ꯇꯥꯕ ꯃꯐꯝꯗ ꯍꯣꯁꯇꯦꯜꯗꯨ ꯂꯣꯗꯁꯗꯨ ꯁꯤꯟꯕꯤꯕꯅ ꯐꯅꯤ ꯍꯥꯏꯖꯅꯤꯡꯏ ꯑꯃꯅ ꯁꯥꯔꯗꯒꯤ ꯑꯃꯁꯨꯡ ꯂꯣꯀꯦꯜꯒꯤ ꯂꯤꯗꯔ ꯃꯈꯩꯗꯒꯤ ꯑꯩꯅ ꯈꯪꯕ ꯌꯥꯕ ꯅꯣꯂꯦꯖ ꯑꯗꯨ ꯈꯪꯖꯅꯤꯡꯏ ꯃꯔꯨ ꯑꯣꯏꯅ ꯑꯩꯒꯤ ꯄꯥꯟꯗꯝꯗꯤ ꯆꯨꯔꯥꯆꯥꯟꯄꯨꯔꯒꯤ ꯃꯤꯎꯖꯤꯌꯝꯁꯤꯡ ꯑꯁꯤ ꯌꯦꯡꯕ ꯑꯃꯁꯨꯡ ꯆꯨꯔꯆꯥꯟꯄꯨꯔꯒꯤ ꯃꯁꯛ ꯅꯥꯏꯕ ꯑꯗꯨꯒꯨꯝꯂꯕ ꯃꯐꯝꯁꯤꯡ ꯑꯗꯨ ꯆꯠꯄ ꯌꯦꯡꯕ ꯃꯈꯣꯏꯒ ꯅꯣꯂꯦꯖ ꯑꯦꯛꯆꯦꯟꯁ ꯇꯧꯅꯔꯒ ꯑꯃꯒ ꯑꯃꯒ ꯚꯥꯞ ꯇꯥꯅꯕ ꯑꯗꯨꯈꯛꯇ ꯌꯦꯡꯕ ꯄꯥꯝꯖꯕꯅꯤ ꯁꯥꯔ ꯁꯥꯔ ꯑꯩ ꯏꯊꯟꯇ ꯂꯥꯛꯆꯕꯅꯤ ꯁꯥꯔ ꯁꯔꯅ ꯍꯦꯜꯞ ꯇꯧꯕꯤꯕꯒꯤ ꯇꯧꯕꯤꯃꯜ ꯀꯥꯎꯖꯔꯣꯏ ꯑꯗꯨꯅ ꯁꯥꯔꯅ ꯑꯩ ꯇꯥꯏꯃꯤꯡꯗꯨꯨ ꯍꯥꯏꯖꯔꯛꯑꯒꯦ ꯁꯥꯔꯅ ꯍꯥꯏꯕꯤꯕ ꯕꯁ ꯏꯁ꯭ꯇꯦꯁꯟ ꯑꯗꯨꯗ ꯁꯥꯔꯅ ꯉꯥꯏꯕꯤꯔꯝꯃꯣ ꯑꯗꯨꯒ ꯁꯥꯔꯒ ꯑꯩꯒ ꯎꯅꯔꯒ ꯅꯣꯂꯦꯖ ꯑꯦꯛꯆꯦꯟꯁ ꯇꯧꯅꯔꯒ ꯑꯩꯈꯣꯏꯒꯤ ꯆꯨꯔꯥꯆꯥꯟꯄꯨꯔꯒꯤ ꯃꯇꯥꯡꯗ ꯑꯩꯅ ꯈꯪꯅꯤꯡꯏꯕ ꯄꯥꯝꯂꯤꯕ ꯄꯥꯟꯗꯝ ꯑꯁꯤ ꯊꯨꯡꯍꯟꯕ ꯉꯝꯕ ꯑꯣꯏꯁꯅꯨ ꯁꯥꯔꯁꯨ ꯍꯦꯜꯞ ꯇꯧꯕꯤꯌꯨ ꯊꯝꯖꯔꯒꯦ ꯁꯥꯔ ꯑꯗꯨꯗꯤ ꯁꯥꯔ

ꯑꯣ ꯐꯔꯦ ꯐꯔꯦ